ꯍꯜꯂꯣ ꯁꯤꯕꯨ ꯍꯂꯥꯟ ꯐꯨꯗ ꯑꯜ ꯍꯌꯥꯠꯇꯨ ꯅꯠꯇꯕ꯭ꯔꯣ ꯑꯣ ꯑꯩꯁꯤ ꯕꯥꯔꯠꯗꯦ ꯄ꯭ꯔꯣꯒꯥꯝ ꯑꯃ ꯃꯤ ꯆꯥꯝꯃꯔꯤ ꯆꯝꯉꯥꯃꯨꯛ ꯄꯨꯟꯒꯗꯕ ꯕꯥꯔꯠꯗꯦ ꯄ꯭ꯔꯣꯒꯥꯝ ꯑꯃ ꯑꯩꯁꯦ ꯄꯥꯡꯊꯣꯛꯆꯒꯗꯕ ꯑꯗꯣ ꯍꯥꯏꯗꯤ ꯄꯣꯠ ꯈꯔ ꯂꯧꯅꯤꯡꯕ ꯆꯤꯛꯀꯟ ꯕꯤꯔꯌꯥꯅꯤ ꯑꯗꯒꯤ ꯕꯤꯐ ꯕꯤꯔꯌꯥꯅꯤ ꯑꯗꯒꯤ ꯆꯤꯛꯀꯟ ꯂꯣꯂꯤꯄꯣꯞ ꯑꯣꯗꯔ ꯈꯔ ꯇꯧꯖꯅꯤꯡꯕ ꯌꯥꯅꯦꯕ ꯑꯗꯨ ꯑꯩꯅ ꯂꯨꯄꯥ ꯂꯤꯁꯤꯡ ꯇꯔꯥꯃꯨꯛꯀꯤ ꯂꯤꯁꯤꯡ ꯇꯔꯥꯃꯨꯛ ꯀꯨꯟꯃꯨꯛꯀꯤ ꯑꯣꯗꯔ ꯇꯧꯖꯒꯗꯕ ꯑꯗꯨ ꯑꯩꯉꯣꯟꯗ ꯗꯤꯁꯀꯥꯎꯟ ꯀꯌꯥ ꯂꯤꯁꯤꯡ ꯇꯔꯥ ꯀꯨꯟꯃꯨꯛꯀꯤ ꯂꯧꯔꯒꯗꯤ ꯗꯤꯁꯀꯥꯎꯟ ꯀꯌꯥ ꯄꯤꯕꯤꯒꯅꯤ ꯂꯤꯁꯤꯡꯃꯨꯛ ꯄꯤꯕꯤꯒꯅꯦꯕ ꯐꯔꯦ ꯐꯔꯦ ꯑꯗꯨꯗꯤ ꯌꯥꯝ ꯅꯨꯡꯉꯥꯏꯖꯔꯦ ꯑꯗꯨ ꯑꯩꯒꯤ ꯑꯣꯏ ꯗꯣꯀꯨꯃꯦꯟꯁꯤꯡ ꯑꯗꯣ ꯍꯣꯔꯦꯟ ꯋꯥꯆꯞꯇ ꯊꯥꯖꯔꯛꯑꯒꯦ